ꯁꯤ ꯁꯔꯣꯁ ꯀꯦꯐ ꯗ꯭ꯔꯥꯚꯔꯗꯣ ꯅꯠꯇ꯭ꯔꯣ ꯑꯗꯨ ꯑꯩꯈꯣꯏ ꯏꯃꯥ ꯏꯃꯥ ꯏꯄꯥ ꯈꯣꯏꯗꯨ ꯀꯩꯗ ꯒꯣꯍꯥꯇꯤꯒꯤ ꯍꯣꯁꯄꯤꯇꯥꯜꯗ ꯂꯩꯕꯅꯦ ꯑꯗꯨ ꯃꯈꯣꯏꯁꯤ ꯂꯥꯏꯌꯦꯡꯕꯗꯨ ꯂꯣꯏꯔ ꯃꯣꯔꯦꯗ ꯂꯥꯛꯅꯤꯡꯉꯛꯄꯅꯦꯕ ꯑꯗꯨ ꯃꯈꯣꯏꯁꯦ ꯍꯧꯖꯤꯛ ꯀꯩꯗꯧꯗꯅ ꯃꯣꯔꯦꯗ ꯂꯥꯛꯅꯕꯒꯤ ꯁꯤꯟꯕꯅꯦ ꯑꯗꯣ ꯒꯥꯔꯤ ꯐꯪꯗꯗꯅ ꯅꯪꯉꯣꯟꯗ ꯑꯣꯏꯅ ꯀꯩꯗꯧꯔꯛꯀꯦ ꯇꯧꯕꯅꯦ ꯑꯗꯣ ꯌꯥꯔꯣꯏꯗ꯭ꯔꯣ ꯑꯗꯨ ꯃꯥꯒꯤ ꯃꯃꯜꯗꯤ ꯀꯌꯥ ꯃꯃꯜꯗꯤ ꯀꯌꯥ ꯂꯧꯒꯗꯃꯣ ꯑꯗꯨ ꯍꯥꯏꯕꯤꯔꯛꯑꯣ ꯏꯃꯥꯅꯦ ꯕꯕꯥꯅꯦ ꯏꯆꯦ ꯈꯔ ꯃꯣꯏ ꯑꯍꯨꯝꯈꯛꯁꯤꯇꯅꯦ ꯂꯥꯛꯇꯧꯔꯤꯕ ꯑꯗꯣ ꯌꯥꯔꯒꯗꯤ ꯃꯃꯜꯗꯣ ꯍꯥꯏꯕꯤꯔꯛꯑꯣ ꯑꯝꯇ